ꯇꯨꯡꯗ ꯑꯩꯒꯤ ꯑꯩꯒꯤ ꯄꯨꯟꯁꯤꯗ ꯑꯩꯅ ꯁꯥꯔꯤꯕ ꯑꯃꯁꯨꯡ ꯑꯩꯅ ꯂꯣꯜꯂꯤꯕ ꯃꯌꯥꯝ ꯑꯁꯤ ꯍꯦꯟꯅ ꯐꯖꯅꯕꯒꯤꯗꯃꯛꯇ ꯑꯩꯅ ꯑꯩꯅ ꯍꯦꯟꯅ ꯇꯝꯖꯅꯤꯡꯕꯒꯤ ꯋꯥꯈꯜꯁꯨ ꯂꯥꯛꯏ ꯑꯩꯉꯣꯟꯗ ꯑꯃꯁꯨꯡ ꯐꯥꯎꯋꯤ ꯑꯃꯁꯨꯡ ꯑꯩꯅ ꯂꯣꯜꯂꯤꯕ ꯃꯌꯥꯝꯁꯤꯡ ꯑꯁꯤ ꯃꯌꯥꯝꯅ ꯂꯩꯔꯤꯕ ꯃꯤ ꯃꯌꯥꯝꯅ ꯄꯥꯝꯖꯕꯗꯣ ꯑꯩꯒꯤꯁꯨ ꯋꯥꯈꯜ ꯅꯨꯡꯉꯥꯏꯖꯕꯅꯤ ꯑꯗꯨꯕꯨ ꯑꯁꯤꯗꯒꯤ ꯍꯦꯟꯅ ꯃꯈꯣꯏꯒꯤꯗꯃꯛꯁꯨ ꯋꯥꯈꯜ ꯅꯨꯡꯉꯥꯏꯅꯕ ꯑꯃꯁꯨ ꯍꯦꯟꯅ ꯍꯦꯟꯅ ꯐꯖꯅꯕꯒꯤꯗꯃꯛꯇ ꯑꯩꯅ ꯁꯤꯗꯒꯤ ꯍꯦꯟꯅ ꯇꯝꯖꯅꯤꯡꯕ ꯑꯃꯁꯨꯡ ꯀꯌꯥ ꯀꯌꯥꯒꯤ ꯃꯈꯜ ꯀꯌꯥ ꯀꯌꯥꯒꯤ ꯗꯤꯖꯥꯏꯟ ꯑꯃꯁꯨꯡ ꯃꯈꯜ ꯀꯌꯥ ꯀꯌꯥꯒꯤ ꯍꯧꯖꯤꯛ ꯍꯧꯖꯤꯛ ꯆꯠꯅꯔꯤꯕ ꯗꯤꯖꯥꯏꯟ ꯃꯌꯥꯝꯁꯦ ꯁꯥꯕ ꯉꯝꯅꯅꯕꯒꯤꯗꯃꯛꯇ ꯑꯃꯁꯨ ꯑꯩꯅ ꯁꯦꯝꯕ ꯉꯝꯅꯅꯕꯒꯤꯗꯃꯛꯇ ꯁꯤꯗꯒꯤ ꯍꯦꯟꯅ ꯑꯦꯛꯁꯄ꯭ꯂꯣꯔ ꯇꯧꯅꯤꯡꯕꯒꯤ ꯋꯥꯈꯜ ꯂꯥꯛꯏ ꯑꯁꯤꯒꯤ ꯃꯔꯝ ꯑꯣꯏꯔꯒ ꯁꯤꯗꯒꯤ ꯑꯩꯅ ꯍꯦꯟꯅ ꯑꯦꯛꯁꯄ꯭ꯂꯣꯔ ꯇꯧꯔꯒꯗꯤ ꯑꯩꯅ ꯇꯦꯛꯅꯤꯛ ꯑꯁꯤ ꯑꯅꯧ ꯑꯅꯧꯕ ꯃꯌꯥꯝ ꯃꯈꯜ ꯃꯊꯦꯜꯒꯤ ꯑꯅꯧꯕ ꯇꯦꯛꯅꯤꯛ ꯑꯁꯤ ꯑꯩꯅ ꯍꯩꯖꯕ ꯇꯥꯔꯒꯗꯤ ꯑꯩꯒꯤ ꯇꯨꯡꯒꯤ ꯄꯨꯟꯁꯤꯗ ꯑꯩꯅ ꯕ꯭ꯔꯥꯟ ꯑꯅꯧꯕ ꯄꯨꯊꯣꯛꯀꯦ ꯍꯥꯏꯔꯒꯁꯨ ꯑꯩꯅ ꯉꯝꯂꯤꯕ ꯑꯩꯅ ꯍꯩꯔꯤꯕ ꯇꯦꯛꯅꯤꯛ ꯀꯌꯥ ꯑꯃꯁꯦ ꯑꯩꯅ ꯄꯨꯊꯣꯛꯑꯒ ꯑꯩꯅ ꯌꯣꯟꯕ ꯌꯥꯏ ꯑꯃꯁꯨꯡ ꯑꯩꯅꯕꯨ ꯏꯁꯥꯅꯕꯨ ꯍꯩꯖꯔꯗꯤ ꯏꯁꯥꯒꯤ ꯑꯃꯥꯡꯕ ꯂꯩꯇꯦ ꯏꯁꯥꯒꯤ ꯀꯥꯟꯅꯕ ꯉꯥꯛꯇꯅꯤ ꯑꯗꯨꯒ ꯑꯩꯅ ꯌꯥꯝꯅ ꯍꯩꯕ ꯇꯥꯔꯒꯗꯤ ꯑꯩꯅ ꯃꯌꯥꯝꯕꯨ ꯇꯥꯛꯄꯤ ꯇꯝꯕꯤꯕ ꯌꯥꯏ ꯍꯩꯇꯕ ꯃꯌꯥꯝ ꯑꯃ ꯑꯩꯅ ꯇꯥꯛꯄꯤ ꯇꯝꯕꯤꯕ ꯌꯥꯏ ꯑꯩꯅ ꯇꯥꯛꯄꯤ ꯇꯝꯕꯤꯕꯗꯨꯅ ꯃꯣꯏꯉꯣꯟꯗꯁꯨ ꯍꯦꯟꯅ ꯀꯥꯟꯅꯔꯒ ꯃꯣꯏꯅꯁꯨ ꯄꯩꯁꯥ ꯇꯥꯟꯕ ꯌꯥꯏ ꯍꯧꯖꯤꯛꯇꯤ ꯄꯩꯁꯥ ꯇꯥꯟꯕꯒꯤ ꯂꯝꯕꯤ ꯃꯌꯥꯝ ꯂꯩꯔꯦ ꯏꯁꯥꯒꯤ ꯏꯁꯥꯒꯤ ꯍꯩꯖꯕ ꯃꯌꯥꯝꯁꯨ ꯎꯠꯄ ꯌꯥꯔꯦ ꯏꯁꯥꯒꯤ ꯍꯩꯖꯕ ꯃꯌꯥꯝꯁꯦ ꯃꯤꯉꯣꯟꯗ ꯇꯝꯕꯤꯔꯒ ꯄꯩꯁꯥ ꯇꯥꯟꯕ ꯌꯥꯔꯦ ꯍꯥꯏꯅꯁꯨ ꯈꯜꯂꯤ ꯑꯁꯤ ꯃꯌꯥꯝ ꯑꯁꯤ ꯏꯁꯥꯅꯕꯨ ꯍꯩꯔꯒꯗꯤ ꯏꯁꯥꯅꯕꯨ ꯍꯦꯟꯅ ꯍꯦꯟꯅ ꯈꯪꯖꯤꯟꯅꯤꯡꯕ ꯇꯥꯔꯒꯗꯤ ꯏꯁꯥꯅ ꯏꯁꯥ ꯏꯁꯥꯅ ꯈꯜꯂꯒ ꯃꯄꯥꯜ ꯂꯣꯝꯗ ꯊꯣꯛꯂꯒꯁꯨ ꯑꯩꯈꯣꯏꯅ ꯊꯤꯒꯠꯄ ꯌꯥꯏ ꯑꯩꯈꯣꯏꯅ ꯀꯟꯇ꯭ꯔꯤ ꯀꯌꯥ ꯀꯌꯥꯒꯤ ꯀꯟꯇ꯭ꯔꯤ ꯃꯐꯝ ꯃꯐꯝ ꯖꯒꯥ ꯑꯅꯧ ꯑꯅꯧꯕ ꯖꯒꯥꯗ ꯆꯠꯂꯒ ꯑꯩꯈꯣꯏꯅ ꯌꯦꯡꯉꯒ ꯑꯗꯨ ꯃꯌꯥꯝꯁꯨ ꯑꯩꯈꯣꯏꯅ ꯍꯩꯔꯒꯗꯤ ꯇꯧꯕ ꯌꯥꯏ ꯑꯁꯤ ꯑꯁꯤ ꯇꯧꯕꯗ ꯑꯩꯈꯣꯏꯅ ꯃꯥꯡꯖꯕ ꯂꯩꯇꯦ ꯑꯩꯈꯣꯏꯅ ꯀꯥꯟꯅꯕ ꯉꯥꯛꯇꯅꯤ ꯏꯁꯥꯅꯕꯨ ꯏꯁꯀꯤꯜ ꯑꯣꯏꯔꯗꯤ ꯏꯁꯥꯒꯤ ꯏꯁꯀꯤꯜ ꯄꯨꯊꯣꯛꯑꯒ ꯏꯁꯥꯅ ꯇꯧꯔꯒꯗꯤ ꯃꯤꯅꯁꯨ ꯌꯥꯝ ꯄꯥꯝꯕꯅꯤ ꯐꯦꯛ ꯑꯣꯏꯗꯅꯕꯒꯤ ꯃꯤꯅꯁꯨ ꯌꯥꯝ ꯄꯥꯝꯕꯅꯤ ꯍꯥꯏꯅꯁꯨ ꯈꯜꯂꯤ ꯑꯗꯨꯒ ꯁꯤꯗꯒꯤ ꯍꯦꯟꯅꯁꯨ ꯏꯁꯥꯅ ꯈꯪꯅꯤꯡꯉꯗꯤ ꯏꯁꯥꯒꯤ ꯑꯥꯏꯗꯤꯌꯥ ꯄꯨꯊꯣꯛꯑꯒ ꯏꯁꯥꯒꯤ ꯀꯣꯛꯇꯒꯤ ꯁꯥꯟꯅꯔꯒ ꯑꯩꯈꯣꯏꯅ ꯁꯦꯝꯕꯗ ꯀꯌꯥꯒꯤ ꯃꯇꯤꯛ ꯑꯩꯈꯣꯏꯅ ꯕꯦꯅꯤꯐꯤꯠꯁ ꯍꯥꯏꯕꯗꯨꯁꯨ ꯂꯥꯛꯀꯅꯤ ꯑꯁꯤꯗꯒꯤꯗꯤ ꯍꯦꯟꯅ ꯍꯦꯟꯅ ꯇꯧꯔꯛꯑꯒꯗꯤ ꯍꯦꯟꯅ ꯍꯦꯟꯅ ꯏꯁꯥꯒꯤ ꯋꯥꯈꯜꯁꯦ ꯄꯨꯊꯣꯔꯛꯑꯒꯗꯤ ꯑꯩꯈꯣꯏꯅ ꯄ꯭ꯔꯤꯊꯤꯕꯤ ꯑꯁꯤꯗ ꯑꯩꯒꯤ ꯑꯥꯏꯗꯤꯌꯥ ꯑꯁꯤꯁꯨ ꯄꯤꯕ ꯌꯥꯏ ꯑꯃꯁꯨꯡ ꯑꯩꯒꯤ ꯑꯥꯏꯗꯤꯌꯥꯁꯦ ꯀꯌꯥꯃꯨꯛ ꯐꯒꯦ ꯀꯌꯥꯃꯨꯛ ꯄꯥꯝꯕꯒꯦ ꯍꯥꯏꯕꯗꯨ ꯑꯩꯈꯣꯏꯅꯁꯨ ꯎꯕ ꯐꯪꯒꯅꯤ ꯑꯗꯨꯕꯨ ꯑꯩꯈꯣꯏꯅ ꯍꯣꯠꯅꯗ꯭ꯔꯒꯗꯤ ꯑꯩꯈꯣꯏꯅ ꯁꯤꯒꯤꯁꯦ ꯍꯦꯟꯅ ꯄꯥꯝꯖꯅ ꯇꯧꯗ꯭ꯔꯒꯗꯤ ꯀꯔꯤꯁꯨ ꯀꯥꯟꯅꯕ ꯐꯪꯉꯣꯏ ꯑꯁꯤ ꯑꯗꯨꯅ ꯃꯔꯝ ꯑꯣꯏꯔꯒ ꯑꯩꯒꯤ ꯄꯨꯟꯁꯤꯗ ꯁꯤꯗꯒꯤ ꯍꯦꯟꯅ ꯇꯝꯅꯤꯡꯕ ꯋꯥꯈꯜ ꯂꯥꯛꯏ ꯑꯃꯁꯨꯡ ꯁꯤꯗꯒꯤ ꯍꯦꯟꯅ ꯇꯝꯒꯅꯤ ꯍꯥꯏꯅꯁꯨ ꯑꯩꯕꯨ ꯑꯩꯅ ꯊꯥꯖꯕ ꯊꯝꯃꯤ ꯃꯁꯤꯗꯒꯤ ꯁꯤꯗꯒꯤꯗꯤ ꯑꯩꯅ ꯍꯦꯟꯅ ꯇꯝꯃꯒ ꯑꯩꯅ ꯍꯦꯟꯅ ꯇꯝꯃꯒ ꯂꯥꯛꯑꯒ ꯁꯤ ꯃꯌꯥꯝꯁꯤ ꯑꯩꯅ ꯍꯩꯔꯕ ꯃꯇꯨꯡꯗ ꯑꯩꯒꯤ ꯏꯁꯥꯒꯤ ꯏꯁꯥꯒꯤ ꯈꯨꯠꯅ ꯁꯥꯕ ꯃꯌꯥꯝ ꯑꯁꯤ ꯑꯩꯅ ꯕ꯭ꯔꯥꯟ ꯑꯃ ꯍꯥꯡꯗꯣꯛꯆꯒꯦ ꯍꯥꯏꯅꯁꯨ ꯋꯥꯈꯜ ꯂꯩ